ꯑꯩꯅ ꯑꯣꯔꯤꯐ꯭ꯂꯦꯝꯒꯤ ꯋꯦꯞꯁꯥꯏꯠꯇꯒꯤꯅꯦ ꯐꯦꯁ ꯀ꯭ꯔꯤꯝ ꯑꯃ ꯀꯛꯑꯦꯕ ꯀꯣ ꯑꯗꯣ ꯍꯥꯏꯔꯤꯕ ꯀ꯭ꯔꯤꯝꯗꯣ ꯃꯈꯣꯏꯅ ꯀꯥꯟꯅꯕ ꯌꯨꯁꯐꯨꯜ ꯀꯩꯀꯥ ꯁꯨꯝ ꯃꯈꯣꯏꯅ ꯑꯦꯠꯚꯔꯇꯥꯏꯖ ꯇꯧꯗꯅ ꯈꯣꯠꯇꯅ ꯊꯥꯔꯤꯕꯁꯤꯡꯗꯣ ꯑꯗꯨꯒꯤꯗꯣ ꯐꯪꯒꯗ꯭ꯔꯥꯅ ꯑꯩꯗꯤ ꯍꯔꯥꯎ ꯍꯔꯥꯎ ꯀꯛꯆꯕꯅꯤ ꯑꯗꯨꯒ ꯂꯩꯔꯨꯔꯀꯥꯟꯗꯗꯤ ꯉꯁꯥꯏꯒꯤ ꯃꯥꯏ ꯀꯥꯟꯅꯕꯁꯤꯡꯗꯣ ꯑꯗꯣ ꯌꯥꯝ ꯊꯣꯏꯅ ꯐꯪꯗꯕ ꯍꯥꯏꯕ ꯇꯥꯔꯦ ꯑꯗꯨꯒ ꯃꯥꯒꯤ ꯃꯃꯜꯅ ꯃꯔꯣꯜ ꯑꯃ ꯇꯥꯡꯉꯤꯕ ꯂꯨꯄꯥ ꯁꯕꯦꯟ ꯍꯟꯗ꯭ꯔꯦꯠ ꯑꯣꯏꯕ ꯀꯣ ꯃꯃꯜꯗꯨꯁꯨ ꯑꯗꯨꯒ ꯃꯥꯒꯤ ꯑꯦꯁ ꯄꯤ ꯑꯦꯐꯅ ꯑꯦꯁ ꯄꯤ ꯑꯦꯐ ꯊꯥꯔꯇꯤ ꯌꯥꯎꯋꯦꯅ ꯊꯥꯔꯦ ꯑꯗꯨꯏꯗꯨꯒꯗꯤ ꯃꯥꯁꯦ ꯑꯦꯄ꯭ꯂꯥꯏ ꯇꯧꯔꯀꯥꯟꯗ ꯑꯩꯈꯣꯏꯅ ꯅꯨꯡꯁꯥꯗ ꯊꯣꯛꯑꯀꯥꯟꯗꯁꯨ ꯑꯗꯨꯝ ꯃꯥꯒꯤ ꯀꯩꯅꯣꯁꯦ ꯑꯦꯁ ꯄꯤ ꯑꯦꯐꯀꯤ ꯃꯥꯏ ꯍꯥꯞꯄꯤꯕꯗꯣ ꯀꯔꯤꯃꯇ ꯀꯥꯟꯅꯗꯕ ꯍꯥꯏꯕ ꯇꯥꯔꯦ ꯃꯨꯁꯤꯜꯂꯒ ꯃꯥꯏꯁꯦ ꯐꯖꯗꯦꯕ ꯀꯣ ꯑꯗꯨꯃꯥꯏꯅ ꯇꯧꯗꯅ ꯇꯧꯋꯦ ꯑꯗꯨꯒ ꯃꯥꯒꯤ ꯒ꯭ꯂꯣ ꯍꯥꯞꯄꯤ ꯈꯣꯠꯂꯤꯕꯒꯗꯣ ꯑꯃꯇ ꯏꯆꯥꯟ ꯆꯥꯟꯅꯗꯦ ꯑꯗꯨꯒ ꯀꯩꯅꯣ ꯃꯥꯏꯗꯁꯨ ꯄꯤꯝꯄꯜꯒ ꯊꯣꯛꯇꯅ ꯈꯣꯠꯇꯅ ꯑꯗꯨꯃꯥꯏꯅ ꯇꯧꯋꯦꯕ ꯀꯣ ꯑꯗꯨꯅ ꯑꯩ ꯃꯇꯨꯡꯗꯗꯤ ꯍꯥꯏꯔꯤꯕ ꯉꯁꯥꯏꯒꯤ ꯄ꯭ꯔꯣꯗꯛ ꯑꯣꯔꯤꯐ꯭ꯂꯦꯝꯒꯤ ꯄ꯭ꯔꯣꯗꯛ ꯄꯣꯠ ꯆꯩ ꯀꯩꯀꯥ ꯑꯃ ꯑꯃꯁꯦ ꯂꯩꯕꯁꯦ ꯑꯩ ꯂꯩꯔꯔꯣꯏꯒꯦ ꯀꯥꯏꯅ ꯈꯟꯖꯩꯕ ꯃꯥꯅ ꯉꯁꯥꯏꯒꯤ ꯍꯥꯏꯔꯤꯕꯗꯣ ꯑꯣꯟꯅ ꯇꯩꯅ ꯌꯥꯎꯔꯝꯕꯗꯨꯗ